ꯍꯜꯂꯣ ꯑꯥ ꯑꯩꯁꯤ ꯁꯤꯜꯂꯣꯡꯗꯒꯤ ꯃꯅꯤꯄꯨꯔꯗ ꯂꯝ ꯀꯣꯏꯕ ꯂꯥꯛꯄꯅꯦꯕꯀꯣ ꯑꯣ ꯑꯩꯁꯤ ꯍꯟꯗꯛꯅ ꯑꯍꯥꯟꯕ ꯂꯥꯛꯄ ꯑꯣꯏꯗꯣꯏꯅꯦ ꯑꯗꯣ ꯑꯩ ꯀꯔꯤꯅꯣꯝꯇ ꯍꯥꯥꯏꯖꯒꯦꯅꯦ ꯁꯣꯝꯗ ꯑꯩꯁꯦ ꯒꯣꯕꯤꯟꯗꯖꯤ ꯇꯦꯝꯄꯜꯗ ꯆꯪꯅꯤꯡꯕ ꯍꯥꯏꯇꯔꯦ ꯑꯥ ꯑꯗꯨꯗ ꯑꯩꯁꯤ ꯃꯐꯝꯗꯨꯒꯤ ꯀꯔꯤ ꯍꯥꯏꯅꯤ ꯑꯀꯣꯏꯕꯒꯤ ꯐꯤꯕꯝ ꯅꯨꯡꯕꯝꯗꯨ ꯈꯔ ꯌꯦꯡꯅꯤꯡꯕ ꯑꯗꯨ ꯁꯣꯝꯅ ꯑꯩꯕꯨ ꯃꯇꯦꯡ ꯑꯃꯨꯛꯇ ꯄꯥꯡꯕꯤꯅꯕ

ꯑꯗꯨ ꯆꯥꯛꯁꯤ ꯑꯩ ꯆꯥꯗꯤ ꯆꯥꯖꯔꯛꯇ꯭ꯔꯤ ꯆꯥꯛꯇꯤ ꯑꯩꯁꯦ ꯉꯔꯥꯡ ꯊꯨꯡꯂꯕꯗ ꯍꯣꯇꯦꯜ ꯑꯃꯗ ꯂꯩꯔꯦ ꯍꯧꯖꯤꯛꯄꯨꯗꯤ ꯃꯅꯤꯄꯨꯔꯁꯦ ꯑꯗꯨꯝ ꯅꯨꯡꯉꯥꯏ ꯍꯥꯏꯇꯔꯦ ꯑꯗꯨꯝ ꯏꯁꯥ ꯈꯪꯗꯦ ꯅꯨꯡꯉꯥꯏ ꯑꯗꯨꯝ ꯑꯗꯣ ꯍꯣꯏ ꯑꯗꯨꯕꯨꯗꯤ ꯑꯗꯨ ꯁꯤꯜꯂꯣꯡꯅꯗꯤ ꯈꯔ ꯍꯦꯜꯂꯦ ꯏꯪꯕꯗꯤ ꯑꯗꯣ ꯍꯣꯏ ꯑꯗꯨꯝ ꯑꯩ ꯃꯅꯤꯄꯨꯔꯒꯤ ꯆꯥꯛ ꯑꯦꯟꯁꯥꯡꯁꯦ ꯑꯗꯨꯝ ꯄꯥꯝꯃꯦ ꯑꯗꯨꯝ ꯍꯩꯅꯩ ꯑꯩꯅ ꯆꯥꯔꯛꯄꯁꯤꯗ ꯁꯔꯦꯡ ꯊꯣꯡꯕ ꯆꯥꯔꯛꯑꯦ ꯉꯔꯥꯡꯗꯤ ꯍꯣꯇꯦꯜꯗ ꯍꯥꯎꯋꯦ ꯑꯗꯨꯁꯨ ꯑꯗꯨꯝ ꯐꯖꯅꯁꯨ ꯇꯧꯏ ꯃꯈꯣꯏ ꯁꯤ ꯍꯣꯇꯦꯜꯁꯦ

ꯍꯣꯏ ꯍꯣꯏ ꯅꯪꯒ ꯑꯩꯒ

ꯑꯥ ꯑꯥ ꯌꯦꯡꯂꯨꯔꯁꯤ ꯌꯦꯡꯂꯨꯔꯁꯤ ꯍꯣꯏ ꯍꯣꯏ ꯌꯥꯏ